ꯍꯂꯣ ꯍꯂꯣ ꯑꯥ ꯗꯣꯛꯇꯔ ꯅꯠꯇ꯭ꯔꯥ ꯑꯥ ꯑꯩ ꯀꯩꯅꯣꯝꯇ ꯍꯪꯒꯦꯅ ꯥꯑ ꯑꯧ ꯍꯧꯖꯤꯛ ꯀꯥꯟꯁꯦ ꯆꯥꯕ ꯊꯛꯄꯁꯤꯁꯨ ꯀꯌꯥ ꯌꯥꯗꯕ ꯑꯗꯨꯒ ꯇꯨꯝꯕꯁꯦ ꯇꯨꯝꯕꯁꯤꯁꯨ ꯁꯨꯡꯇꯨꯝ ꯇꯨꯝꯅꯤꯡꯉꯨ ꯌꯥꯗꯕ ꯑꯗꯨ ꯇꯨꯝꯃꯒꯦꯅ ꯈꯜꯂꯁꯨ ꯇꯨꯝꯃꯣꯁꯤ ꯁꯨꯡꯌꯥ ꯌꯥꯗ꯭ꯔꯦ ꯑꯗꯨꯝ ꯅꯣꯡꯉꯥꯜꯂꯝꯗꯥꯏꯒꯨꯝꯕ ꯈꯛꯇꯪ ꯇꯨꯝꯅꯤꯡꯉꯦ ꯑꯗꯨꯒ ꯇꯨꯝꯕꯁꯤꯁꯨ ꯁꯨꯡꯌꯥ ꯌꯥꯗ꯭ꯔ ꯑꯗꯣ ꯇꯨꯝꯗ꯭ꯔꯝꯅꯤꯅ ꯋꯥꯈꯟꯁꯨ ꯃꯌꯥꯝ ꯃꯌꯥꯝ ꯑꯗꯨꯝ ꯈꯜꯂꯦ ꯑꯗꯨ ꯁꯤꯗꯣ ꯀꯔꯤ ꯀꯔꯤ ꯑꯣꯏꯗꯣꯏꯅꯣ ꯁꯤ ꯂꯥꯏꯅꯥ ꯃꯈꯜ ꯑꯃ ꯑꯣꯏꯗꯣꯏꯔꯥ ꯀꯔꯤ ꯑꯣꯏꯗꯣꯏꯅꯣꯅ ꯂꯩꯇꯦ ꯑꯗꯨꯗꯤ ꯕꯤ ꯄꯤꯁꯨ ꯂꯩꯇꯦ ꯑꯗꯨꯒꯨꯝꯕꯁꯨ ꯀꯩꯁꯨꯝꯇ ꯂꯩꯇꯦ ꯑꯧ ꯎꯝ ꯎꯝ ꯑꯥ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯑꯥ ꯑꯥ ꯑꯥ ꯑꯥ ꯍꯣꯏ ꯎꯝ ꯍꯣꯏ ꯊꯝꯖꯔꯒꯦ ꯑꯗꯨꯗꯤ